ꯑꯥ ꯑꯁꯤꯁꯦ ꯇꯨꯔꯤꯁ ꯒꯥꯏꯗ ꯑꯣꯏꯕꯤꯔꯕꯣ ꯑꯩ ꯂꯥꯛꯀꯗꯧꯔꯤꯕ ꯐꯦꯁꯇꯤꯕꯦꯜ ꯀꯨꯠꯀꯤ ꯐꯦꯁꯇꯤꯕꯦꯜꯒꯤ ꯑꯗꯣ ꯀꯔꯝꯕ ꯃꯇꯝꯗ ꯄꯥꯡꯊꯣꯛꯀꯅꯤ ꯑꯗꯨ ꯅꯪꯅ ꯑꯩꯒꯤꯗꯃꯛꯇ ꯇꯨꯔꯤꯁ ꯒꯥꯏꯗ ꯑꯣꯏꯔꯒ ꯆꯠꯃꯤꯟꯅꯕ ꯃꯤ ꯊꯤꯕꯤꯕ ꯌꯥꯒꯗ꯭ꯔꯣ ꯑꯗꯨ ꯆꯥꯐꯝ ꯈꯣꯠꯐꯝꯒꯨꯝꯕꯗꯨꯗꯤ ꯀꯃꯥꯏꯅ ꯇꯧꯒꯅꯤ ꯑꯩ ꯀꯩꯅꯣ ꯑꯦ ꯁꯤ ꯌꯥꯎꯕ ꯍꯣꯇꯦꯜ ꯄꯥꯝꯖꯩ ꯂꯩꯒꯗ꯭ꯔꯣ ꯑꯣ ꯑꯗꯨ ꯑꯦ ꯁꯤ ꯌꯥꯎꯕ ꯍꯣꯇꯦꯜꯁꯨ ꯄꯥꯝꯖꯩ ꯑꯗꯨ ꯑꯩꯅ ꯂꯥꯛꯄꯗ ꯆꯠꯀꯗꯧꯔꯤꯕ ꯑꯗꯨ ꯐꯦꯁꯇꯤꯕꯦꯜ ꯌꯥꯎ ꯆꯠꯄꯗ ꯑꯩꯒꯤ ꯗ꯭ꯔꯥꯏꯕꯔꯒꯨꯝꯕ ꯈꯣꯠꯄꯗꯨꯗꯤ ꯀꯅꯥꯅ ꯑꯣꯏꯕꯤꯒꯅꯤ

ꯑꯣ ꯐꯔꯦ

ꯑꯣ ꯐꯔꯦ ꯑꯗꯨ ꯅꯣꯏ ꯁꯤꯟꯕꯤꯔꯗꯤ ꯍꯣꯏ ꯑꯗꯨ ꯄꯦꯃꯦꯟꯒꯨꯝꯕꯗꯤ ꯀꯔꯝꯕ ꯇꯧꯒꯅꯤ ꯅꯪꯅ ꯄꯩꯁꯥ ꯆꯥꯎꯔꯥꯛꯄ ꯍꯥꯏꯔꯛꯂꯒ ꯑꯗꯨꯝ ꯄꯦꯃꯦꯟ ꯇꯧꯔꯛꯂꯒꯦ

ꯑꯣ ꯐꯔꯦ ꯑꯗꯨꯗꯤ ꯌꯥꯝ ꯅꯨꯡꯉꯥꯏꯖꯔꯦ ꯅꯪ ꯑꯩꯅ ꯂꯥꯛꯄ ꯃꯇꯝꯗ ꯍꯥꯏꯔꯛꯑꯒꯦ ꯐꯅꯤ ꯍꯣꯏ ꯊꯝꯂꯒꯦ ꯑꯗꯨꯗꯤ